ꯍꯦꯂꯣ ꯑꯁꯤ ꯁ꯭ꯋꯤꯒꯤꯒꯤ ꯑꯣꯏꯕꯤꯔꯕ ꯑꯩꯅ ꯐ꯭ꯔꯥꯏꯠ ꯔꯥꯏꯁ ꯑꯃ ꯑꯣꯗꯔ ꯇꯧꯖꯈꯤꯕꯅꯦꯕꯀꯣ ꯑꯗꯨ ꯀꯦꯟꯁꯦꯜ ꯇꯧꯘ꯭ꯔꯕꯅꯦꯕ ꯑꯗꯨꯗꯣ ꯃꯥꯒꯤ ꯀꯩꯅꯣꯗꯣ ꯔꯤꯐꯟꯁꯦ ꯀꯔꯝꯀꯥꯟꯗ ꯀꯃꯥꯏꯅ ꯆꯪꯂꯛꯀꯅꯤ ꯍꯥꯎ ꯃꯦꯅꯤ ꯑꯥꯋꯔꯁ ꯑ ꯀꯌꯥꯃꯨꯛ ꯃꯇꯝ ꯆꯪꯒꯅꯤ ꯑꯗꯨ ꯑꯗꯨꯝꯇ ꯈꯪꯖꯅꯤꯡꯕ